ꯄ꯭ꯔꯣꯐꯦꯁꯟꯅꯦꯜ ꯁ꯭ꯋꯤꯝꯃꯤꯡ ꯑꯁꯤ ꯃꯍꯧꯁꯥꯒꯤ ꯏꯔꯣꯏꯕꯒ ꯑꯗꯨꯛꯀꯤ ꯃꯇꯤꯛ ꯈꯦꯠꯅꯩ ꯍꯥꯏꯕꯗꯤ ꯑꯩꯈꯣꯏꯒꯤ ꯄ꯭ꯔꯣꯐꯦꯁꯟꯅꯦꯜ ꯁ꯭ꯋꯤꯝꯃꯤꯡ ꯑꯃ ꯑꯣꯏꯅ ꯂꯥꯛꯀꯦ ꯍꯥꯏꯔꯒꯗꯤ ꯄ꯭ꯔꯣꯐꯦꯁꯟꯅꯦꯜ ꯁ꯭ꯋꯤꯝꯃꯤꯡ ꯑꯣꯏꯔꯛꯄ ꯃꯇꯝꯗ ꯁ꯭ꯋꯤꯝꯃꯤꯡ ꯇꯦꯛꯅꯤꯛ ꯃꯈꯜ ꯀꯌꯥ ꯑꯃ ꯆꯪꯏ ꯑꯩꯈꯣꯏꯒꯤ ꯁꯝꯅ ꯍꯥꯏꯔꯕꯗ ꯕꯠꯇꯔꯐ꯭ꯂꯥꯏ ꯕꯦꯛꯁꯇ꯭ꯔꯣꯛ ꯕ꯭ꯔꯦꯁꯠꯁꯇ꯭ꯔꯣꯛ ꯃꯁꯤ ꯑꯩꯈꯣꯏꯒꯤ ꯇꯣꯉꯥꯟ ꯇꯣꯉꯥꯟꯕ ꯁ꯭ꯋꯤꯝꯃꯤꯡꯒꯤ ꯇꯦꯛꯅꯤꯛ ꯃꯈꯜ ꯑꯃꯅꯤ ꯁ꯭ꯋꯤꯝꯃꯤꯡꯗꯁꯨ ꯑꯩꯈꯣꯏ ꯆꯞ ꯃꯅꯅ ꯂꯝꯖꯦꯟ ꯆꯦꯟꯕꯗꯧꯅ ꯑꯩꯈꯣꯏꯒꯤ ꯐꯤꯐꯇꯤ ꯃꯤꯇꯔ ꯍꯟꯗ꯭ꯔꯦꯗ ꯃꯤꯇꯔ ꯁꯤꯒꯨꯃꯥꯏꯅ ꯃꯌꯥꯝ ꯑꯃ ꯂꯩ ꯑꯗꯨꯅ ꯑꯩꯈꯣꯏꯒꯤ ꯄ꯭ꯔꯣꯐꯦꯁꯟꯅꯦꯜ ꯁ꯭ꯋꯤꯝꯃꯤꯡ ꯑꯃ ꯑꯣꯏꯒꯦ ꯍꯥꯏꯔꯒꯗꯤ ꯑꯩꯈꯣꯏꯒꯤ ꯁ꯭ꯋꯤꯝꯃꯤꯡꯗ ꯆꯪꯗꯕ ꯌꯥꯗꯕ ꯇ꯭ꯔꯦꯟꯅꯤꯡ ꯃꯌꯥꯝ ꯑꯃ ꯇꯧꯒꯗꯕꯅꯤ ꯕꯠꯇꯔꯐ꯭ꯂꯥꯏꯒꯤ ꯇꯧꯕ ꯌꯥꯏ ꯕꯦꯛꯁꯇ꯭ꯔꯣꯛꯀꯤ ꯇꯧꯕ ꯌꯥꯏ ꯕ꯭ꯔꯦꯁꯠꯁꯇ꯭ꯔꯣꯛꯀꯤ ꯇꯧꯕ ꯌꯥꯏ ꯑꯁꯨꯝꯅ ꯄ꯭ꯔꯣꯐꯦꯁꯅꯦꯜ ꯁ꯭ꯋꯤꯝꯃꯤꯡꯒ ꯃꯍꯧꯁꯥꯒꯤ ꯁ꯭ꯋꯤꯝꯃꯤꯡꯒ ꯌꯥꯝꯅ ꯈꯦꯠꯅꯩ ꯑꯗꯨꯇꯁꯨ ꯅꯠꯇꯅ ꯄ꯭ꯔꯣꯐꯦꯁꯅꯦꯜ ꯁ꯭ꯋꯤꯝꯃꯤꯡ ꯑꯃ ꯑꯣꯏꯒꯦ ꯍꯥꯏꯔꯒꯗꯤ ꯇ꯭ꯔꯦꯟꯅꯤꯡꯁꯦ ꯑꯩꯈꯣꯏꯒꯤ ꯁ꯭ꯋꯤꯝꯃꯤꯡ ꯄꯨꯜ ꯃꯇꯤꯛ ꯆꯥꯅ ꯂꯩꯕ ꯖꯒꯗ ꯇꯧꯒꯗꯕꯅꯤ ꯁ꯭ꯋꯤꯝꯃꯤꯡ ꯄꯨꯜꯗ ꯇꯧꯒꯗꯕꯅꯤ ꯑꯗꯨꯒ ꯃꯍꯧꯁꯥꯒꯤ ꯁ꯭ꯋꯤꯝꯃꯤꯡ ꯍꯥꯏꯕꯁꯤꯗꯤ ꯑꯩꯈꯣꯏꯅ ꯄꯨꯈ꯭ꯔꯤꯗ ꯇꯧꯕ ꯌꯥꯏ ꯇꯨꯔꯦꯜꯗ ꯇꯧꯕ ꯌꯥꯏ ꯑꯁꯤꯒꯨꯝꯕ ꯃꯌꯥꯝ ꯑꯃ ꯈꯦꯠꯅꯕ ꯂꯩ ꯑꯩ ꯏꯁꯥꯃꯛꯇꯤ ꯑꯩ ꯏꯁꯥꯃꯛꯀꯤ ꯑꯣꯏꯅꯗꯤ ꯑꯩꯗꯤ ꯇꯨꯔꯦꯜꯗ ꯏꯔꯣꯏꯕꯁꯨ ꯄꯥꯝꯃꯤ ꯑꯗꯩ ꯁꯃꯨꯗ꯭ꯔꯗ ꯂꯣꯏꯕꯁꯨ ꯄꯥꯝꯃꯤ ꯂꯣꯏꯕꯨꯗꯤ ꯂꯣꯏꯗ꯭ꯔꯤ ꯁꯃꯨꯗ꯭ꯔꯗꯗꯤ ꯑꯗꯨꯒ ꯑꯗꯨꯝ ꯄꯥꯠꯇꯖꯨ ꯂꯣꯏꯕ ꯄꯥꯝꯃꯤ ꯁ꯭ꯋꯤꯝꯃꯤꯡ ꯄꯨꯜꯗꯖꯨ ꯑꯗꯨꯝ ꯂꯣꯏ ꯂꯣꯏꯕꯛ ꯄꯥꯝꯃꯤ ꯑꯩꯒꯤ ꯑꯣꯏꯅꯗꯤ